ꯑꯩꯈꯣꯏꯅ ꯑꯍꯥꯡꯕ ꯏꯄꯥꯛꯇ ꯏꯔꯣꯏꯕ ꯃꯇꯝꯗ ꯑꯩꯈꯣꯏꯒꯤ ꯂꯥꯏꯞ ꯖꯦꯀꯦꯠ ꯄꯨꯟꯁꯤ ꯀꯟꯅꯕ ꯖꯦꯀꯦꯠ ꯍꯥꯏꯕꯗꯤ ꯏꯁꯤꯡꯗ ꯇꯥꯎꯈꯠꯅꯕ ꯍꯥꯏꯗꯤ ꯏꯔꯥꯛꯅꯗꯅꯕ ꯑꯗꯨꯃꯥꯏꯅ ꯑꯗꯨꯒꯨꯝꯕ ꯖꯦꯀꯦꯠ ꯃꯌꯥꯝ ꯑꯃ ꯂꯤꯠꯀꯅꯤ ꯑꯗꯨꯒ ꯑꯩꯈꯣꯏꯅ ꯀꯩꯅꯣꯗ ꯋꯥꯇꯔ ꯕꯤꯛ ꯋꯥꯇꯔ ꯕꯣꯗꯤꯁꯇ ꯏꯔꯣꯏꯕ ꯃꯇꯝꯗ ꯆꯔꯥꯡ ꯍꯥꯏꯗꯤ ꯑꯣꯁꯤꯟꯗ ꯏꯔꯣꯏꯕ ꯃꯇꯝꯗ ꯆꯔꯥꯡ ꯅꯨꯡꯖꯥꯎ ꯑꯗꯨꯒꯨꯝꯕ ꯃꯌꯥꯝ ꯑꯃꯁꯨ ꯊꯦꯡꯅꯩ